ꯀꯣꯕꯤꯠ ꯅꯥꯏꯟꯇꯤꯟ ꯂꯣꯛꯗꯥꯎꯟꯒꯤ ꯃꯇꯝꯗ ꯑꯉꯥꯡꯁꯤꯡꯒꯤ ꯃꯍꯩ ꯇꯝꯕꯗ ꯃꯣꯕꯥꯏꯜ ꯐꯣꯟꯅ ꯀꯥꯅꯕ ꯀꯌꯥ ꯑꯃꯔꯣꯝ ꯄꯤ ꯍꯥꯏꯕꯗꯤ ꯍꯥꯏꯔꯤꯕ ꯀꯥꯅꯕꯁꯤꯡ ꯑꯁꯦ ꯑꯩꯈꯣꯏꯅ ꯁ꯭ꯀꯨꯜꯗ ꯀꯣꯂꯦꯖꯇ ꯑꯩꯈꯣꯏꯅ ꯀ꯭ꯂꯥꯁ ꯇꯧꯗꯨꯅ ꯃꯈꯣꯏꯗ ꯇꯥꯍꯟꯕꯃꯛ ꯉꯝꯗ꯭ꯔꯒꯁꯨ ꯑꯩꯈꯣꯏꯒꯤ ꯃꯣꯕꯥꯏꯜ ꯐꯣꯟꯒꯤ ꯃꯇꯦꯡꯅ ꯃꯈꯣꯏꯗ ꯑꯣꯟꯂꯥꯏꯟ ꯀ꯭ꯂꯥꯁ ꯆꯥꯡ ꯅꯥꯏꯅ ꯅꯨꯡꯇꯤꯒꯤ ꯇꯧꯕ ꯃꯈꯣꯏꯒꯤ ꯗꯦꯂꯤ ꯔꯨꯇꯤꯟ ꯑꯣꯏꯅ ꯑꯩꯈꯣꯏꯅ ꯄꯦꯔꯠ ꯈꯨꯗꯤꯡꯒꯤ ꯑꯣꯖꯥ ꯆꯪꯉꯛꯑꯒ ꯃꯥ ꯃꯥꯒꯤ ꯁꯕꯖꯦꯛꯁꯤꯡ ꯇꯥꯛꯄ ꯑꯗꯨꯒꯨꯝꯕꯅꯆꯤꯡꯕꯁꯤꯡ ꯑꯗꯣ ꯑꯩꯈꯣꯏꯒꯤ ꯃꯣꯕꯥꯏꯜꯗ ꯑꯩꯈꯣꯏꯅ ꯐꯣꯟꯗ ꯑꯣꯟꯂꯥꯏꯟ ꯀ꯭ꯂꯥꯁ ꯇꯧꯗꯨꯅ ꯃꯗꯨꯒꯤ ꯈꯨꯗꯣꯡ ꯆꯥꯕ ꯀꯥꯅꯕꯗꯨꯃ ꯆꯞ ꯆꯥꯅ ꯐꯪꯍꯜꯂꯦ ꯑꯩꯈꯣꯏꯒꯤ ꯇꯧꯕꯗꯕꯨ ꯑꯩꯈꯣꯏꯅ ꯂꯥꯡꯕ ꯈꯣꯠꯄ ꯑꯩꯈꯣꯏꯒꯤ ꯑꯦꯞꯇ ꯆꯪꯉꯛꯇꯕ ꯃꯌꯥꯝ ꯌꯥꯎꯕꯒꯤ ꯄ꯭ꯔꯣꯕ꯭ꯂꯦꯝꯁꯨ ꯑꯣꯏꯗꯕꯗꯤ ꯅꯠꯇꯦ ꯑꯗꯨꯕꯨ ꯍꯥꯏꯔꯤꯕ ꯃꯣꯕꯥꯏꯜ ꯐꯣꯟ

ꯃꯇꯝꯗꯣ ꯊꯤꯟꯊꯍꯟꯗꯨꯅ ꯃꯁꯤꯅ ꯑꯉꯥꯡꯗꯨꯗ ꯃꯁꯥ ꯁꯣꯛꯂꯛꯄ ꯂꯥꯏꯅꯥ ꯀꯌꯥ ꯆꯦꯜꯂꯛꯄ ꯑꯁꯤꯒꯨꯝꯕ ꯀꯌꯥ ꯑꯃ ꯄ꯭ꯔꯣꯕ꯭ꯂꯦꯝꯁꯦ ꯊꯣꯛꯇꯕꯗꯤ ꯅꯠꯇꯦ ꯑꯗꯨꯅ ꯃꯣꯕꯥꯏꯜꯁꯤꯡ ꯑꯁꯤꯅ ꯑꯉꯥꯡꯁꯦ ꯑꯦꯗꯤꯛ ꯑꯣꯏꯍꯟꯈꯤꯗꯨꯅ ꯑꯉꯥꯡꯁꯤꯡꯁꯦ ꯂꯥꯏꯔꯤꯛꯇ ꯄꯨꯛꯅꯤꯡ ꯆꯪꯉꯛꯇꯕ ꯇꯨꯝꯕ ꯃꯇꯝ ꯆꯥꯡ ꯅꯥꯏꯗꯕ ꯆꯥꯕ ꯃꯇꯝ ꯆꯥꯡ ꯅꯥꯏꯗꯕꯅ ꯑꯇꯣꯞꯄ ꯂꯥꯏꯅꯥ ꯀꯌꯥ ꯑꯃꯅ ꯂꯥꯟꯗꯥꯔꯛꯅꯕꯒꯤ ꯆꯥꯎꯔꯕ ꯃꯔꯝ ꯑꯃꯁꯨ ꯑꯣꯏ ꯍꯥꯏꯅ ꯊꯝꯖꯒꯦ